ꯍꯂꯣ ꯇꯥꯗꯥ ꯉꯁꯥꯏ ꯑꯩꯅ ꯀꯃꯂꯥ ꯄꯔꯦꯡꯗꯒꯤ ꯂꯧꯈꯠꯄ ꯂꯥꯛꯑꯣ ꯍꯥꯏꯅ ꯍꯥꯏꯕꯗꯣ ꯒꯥꯔꯤꯗꯣ ꯇꯥꯗꯩ ꯒꯥꯔꯤꯗꯨꯗ ꯆꯠꯄꯒꯤ ꯍꯥꯏꯕꯗꯣ ꯑꯩ ꯍꯧꯖꯤꯛ ꯀꯩꯅꯣꯗ ꯂꯩꯔꯦ ꯕꯖꯥꯔꯗ ꯂꯩꯔꯦ ꯕꯖꯥꯔꯗꯩ ꯄꯣꯠ ꯈꯔ ꯑꯥꯗ ꯄꯨꯅꯕ ꯑꯩꯈꯣꯏ ꯆꯠꯄ ꯃꯐꯝꯗꯨꯗ ꯄꯨꯅꯕ ꯄꯣꯠ ꯈꯔ ꯂꯩꯔꯒ ꯂꯩꯔꯦ ꯑꯗꯨ ꯇꯥꯗꯅ ꯂꯥꯛꯄꯤꯔꯣ ꯑꯩ ꯏꯔꯥꯕꯣꯠꯀꯤ ꯄꯥꯛ ꯑꯗꯥꯏꯗ ꯉꯥꯏꯔꯝꯃꯒꯦ ꯇꯥꯗ ꯂꯥꯛꯑꯒ ꯑꯩ ꯄꯣꯠ ꯆꯩꯗꯣ ꯇꯥꯗꯒꯤ ꯒꯥꯔꯤꯗꯨꯗ ꯍꯥꯞꯄꯒ ꯁꯨꯒꯨꯅꯨ ꯂꯣꯝꯗ ꯍꯥꯏꯊꯔꯁꯤ